ꯃꯅꯤꯄꯨꯔꯤ ꯃꯤꯌꯥꯝꯅ ꯃꯈꯣꯏꯒꯤ ꯂꯣꯟ ꯑꯗꯨ ꯉꯥꯡꯗꯕ ꯁꯤꯡꯒ ꯄꯥꯎ ꯐꯥꯎꯅꯗꯕꯒꯤ ꯃꯔꯝꯗꯤ ꯂꯣꯟ ꯇꯤꯟꯅꯗꯕꯒꯤꯅꯤ ꯃꯅꯤꯄꯨꯔꯗ ꯂꯩꯔꯤꯕ ꯈꯨꯟꯗꯥꯔꯤꯕ ꯃꯅꯤꯄꯨꯔꯤ ꯃꯅꯤꯄꯨꯔꯤ ꯅꯠꯇꯕ ꯑꯇꯣꯞꯄ ꯐꯨꯔꯨꯞ ꯈꯨꯗꯤꯡꯃꯛ ꯃꯅꯤꯄꯨꯔ ꯍꯥꯏꯔꯤꯕ ꯂꯝ ꯑꯍꯤꯗ ꯂꯤꯔꯕꯗꯤ ꯃꯅꯤꯄꯨꯔꯤ ꯂꯣꯟ ꯑꯌꯥꯝꯕ ꯃꯇꯝꯗ ꯉꯥꯡꯕ ꯉꯝꯃꯤ ꯃꯅꯤꯄꯨꯔꯤ ꯂꯣꯟ ꯍꯥꯏꯕꯁꯤ ꯃꯅꯤꯄꯨꯔꯗ ꯂꯩꯔꯤꯕ ꯈꯨꯟꯗꯥꯔꯤꯕ ꯄꯨꯝꯅꯃꯛꯅ ꯂꯣꯟꯕꯗ ꯏꯂꯥꯏ ꯂꯥꯏꯅ ꯍꯩꯕ ꯉꯥꯡꯕ ꯅꯨꯉꯥꯏꯕ ꯂꯦꯟꯒꯨꯋꯦꯖ ꯑꯃꯅꯤ ꯃꯅꯤꯄꯨꯔꯗ ꯈꯨꯅꯗꯥꯔꯤꯕ ꯐꯨꯔꯨꯞ ꯈꯨꯗꯤꯡꯃꯛ ꯃꯅꯤꯄꯨꯔꯤ ꯂꯣꯟ ꯑꯌꯥꯝꯕ ꯑꯌꯥꯝꯕ ꯂꯣꯟꯕ ꯉꯝꯃꯤ ꯃꯅꯤꯄꯨꯔꯒꯤ ꯃꯤꯌꯥꯝꯅ ꯑꯇꯣꯞꯄ ꯃꯅꯤꯄꯨꯔꯤ ꯅꯠꯇꯕ ꯅꯟ ꯃꯅꯤꯄꯨꯔꯤ ꯖꯥꯇꯤꯁꯤꯡꯒ ꯄꯥꯎ ꯐꯥꯎꯅ ꯐꯥꯎꯅꯕ ꯃꯇꯝꯗ ꯏꯪꯂꯤꯁ ꯅꯠꯇꯔꯒ ꯍꯤꯟꯗꯤ ꯂꯣꯟ ꯁꯤꯖꯤꯟꯅꯒꯜꯂꯤ ꯑꯃꯔꯣꯝꯗ ꯏꯪꯂꯤꯁ ꯍꯥꯏꯔꯤꯕ ꯂꯣꯟ ꯑꯁꯤꯗꯤ ꯏꯟꯇꯔꯅꯦꯁꯅꯦꯜ ꯂꯣꯟ ꯑꯣꯏꯕꯅꯤꯅ ꯏꯂꯥꯏ ꯂꯥꯏꯅ ꯄꯥꯎ ꯐꯥꯎꯅꯒꯜꯂꯤ ꯏꯟꯗꯤꯌꯥ ꯍꯥꯏꯔꯤꯕ ꯂꯝ ꯑꯁꯤꯗ ꯂꯩꯔꯤꯕ ꯃꯤꯑꯣꯏ ꯈꯨꯗꯤꯡꯃꯛ ꯍꯤꯟꯗꯤ ꯂꯣꯟ ꯉꯥꯡꯕ ꯉꯝꯃꯤ ꯑꯗꯨꯅ ꯃꯅꯤꯄꯨꯔꯤꯁꯤꯡꯅ ꯝꯅꯤꯄꯨꯔꯤ ꯅꯠꯇꯕ ꯅꯟ ꯃꯅꯤꯄꯨꯔꯤꯁꯤꯡꯒ ꯄꯥꯎ ꯐꯥꯎꯅꯕ ꯐꯥꯎꯅꯅꯕ ꯍꯣꯠꯅꯕꯗ ꯍꯤꯟꯗꯤ ꯂꯦꯡ ꯍꯥꯏꯔꯤꯕ ꯂꯣꯟ ꯑꯁꯤꯁꯨ ꯁꯤꯖꯤꯟꯅꯒꯜꯂꯤ ꯋꯥꯍꯩ ꯋꯥꯇꯥ ꯋꯥꯍꯩ ꯋꯥꯇꯗ ꯈꯦꯠꯅꯔꯕꯁꯨ ꯃꯅꯤꯄꯨꯔꯤꯁꯤꯡꯅ ꯃꯅꯤꯄꯨꯔꯤ ꯅꯠꯇꯕ ꯅꯟ ꯃꯅꯤꯄꯨꯔꯤ ꯁꯤꯡꯒ ꯏꯂꯥꯏ ꯂꯥꯏꯅ ꯄꯥꯎ ꯐꯥꯎꯅꯅꯕꯒꯤꯗꯝꯛꯇ ꯐꯦꯁꯤꯌꯦꯜ ꯑꯦꯛꯁꯄ꯭ꯔꯦꯁꯟ ꯅꯠꯇꯔꯒ ꯈꯨꯠꯅ ꯁꯥꯏꯟ ꯂꯦꯟꯒꯨꯋꯦꯖꯇꯁꯨ ꯄꯥꯎ ꯑꯌꯥꯝꯕ ꯃꯇꯝꯗ ꯐꯥꯎꯅꯒꯜꯂꯤ ꯑꯩꯈꯣꯏꯒꯤ ꯃꯅꯤꯄꯨꯔꯤ ꯂꯣꯟ ꯍꯥꯏꯔꯤꯕꯁꯤ ꯃꯅꯤꯄꯨꯔ ꯈꯛꯇꯗ ꯂꯩꯕ ꯃꯅꯤꯄꯨꯔꯤ ꯃꯤꯇꯩ ꯅꯠꯇꯕ ꯑꯇꯣꯞꯄ ꯖꯥꯇꯤ ꯈꯨꯟꯗꯃꯤꯟꯅꯔꯤꯕꯁꯤꯡ ꯑꯁꯤꯁꯨ ꯄꯨꯟꯅ ꯃꯅꯤꯄꯨꯔꯤ ꯂꯣꯟ ꯂꯣꯟꯃꯤꯟꯅꯩ ꯃꯅꯤꯄꯨꯔꯗ ꯂꯩꯔꯤꯕ ꯃꯤꯑꯣꯏ ꯈꯨꯗꯤꯡꯃꯛ ꯃꯅꯤꯄꯨꯔꯤ ꯂꯣꯟ ꯅꯠꯇꯕ ꯑꯇꯣꯞꯄ ꯂꯦꯟꯒꯨꯋꯦꯖꯇꯥ ꯍꯥꯏꯔꯕꯗꯤ ꯏꯪꯂꯤꯁ ꯍꯤꯟꯗꯤ ꯄꯨꯅꯝꯛ ꯉꯥꯡꯕ ꯉꯝꯃꯤ ꯑꯗꯨꯅ ꯑꯇꯣꯞꯄ ꯅꯟ ꯃꯅꯤꯄꯨꯔꯤꯁꯤꯡꯒ ꯄꯥꯎ ꯐꯧꯅꯕꯗ ꯏꯂꯥꯏ ꯂꯥꯏꯅ ꯐꯥꯎꯅꯕ ꯉꯝꯃꯤ ꯍꯥꯏꯕꯗꯤ ꯑꯩꯈꯣꯏꯅ ꯍꯤꯟꯗꯤꯒꯤ ꯋꯥ ꯂꯣꯟꯕꯗ ꯍꯤꯟꯗꯤ ꯂꯣꯟ ꯁꯤꯖꯤꯟꯅꯩ ꯏꯪꯂꯤꯁꯀꯤ ꯃꯤ ꯂꯥꯛꯂꯒꯅ ꯏꯪꯂꯤꯁꯀꯤ ꯋꯥ ꯂꯣꯟ ꯁꯤꯖꯤꯟꯅꯩ ꯑꯁꯨꯝꯅ ꯏꯂꯥꯏ ꯂꯥꯏꯅ ꯃꯅꯤꯄꯨꯔꯤꯗ ꯂꯩꯔꯤꯕ ꯃꯤꯑꯣꯏꯁꯤꯡꯅ ꯅꯟ ꯃꯅꯤꯄꯨꯔꯤꯁꯤꯡꯒ ꯌꯥꯝ ꯂꯥꯏꯅ ꯄꯥꯎ ꯐꯥꯎꯅꯩ